ꯃꯅꯤꯄꯨꯔꯒꯤ ꯏꯗꯨꯀꯦꯁꯟ ꯁꯤꯁꯇꯦꯝ ꯑꯁꯤ ꯐꯒꯠ ꯍꯟꯕꯗ ꯑꯩꯅ ꯂꯧꯍꯟꯅꯤꯡꯕ ꯄꯣꯠꯇꯤ ꯀꯔꯤꯒꯤꯅꯣ ꯍꯥꯏꯕ ꯃꯇꯝꯗ ꯋꯦꯜ ꯀ꯭ꯋꯥꯂꯤꯇꯤ ꯂꯩꯕ ꯑꯣꯖꯥ ꯈꯟꯕꯤꯕ ꯁꯝꯅ ꯍꯥꯏꯔ ꯀꯥꯟꯗ ꯇ꯭ꯔꯦꯅꯤꯡ ꯑꯣꯏꯕ ꯗꯥꯏꯠ ꯅꯇ꯭ꯔꯒ ꯕꯦꯠ ꯑꯣꯏꯕ ꯂꯧꯍꯟꯅꯤꯡꯕ ꯑꯉꯥꯡꯁꯤꯡꯁꯤꯕꯨ ꯀꯃꯥꯏꯅ ꯏꯗꯨꯀꯦꯁꯟ ꯁꯤꯁꯇꯦꯝꯗ ꯀꯃꯥꯏꯅ ꯏꯝꯄ꯭ꯔꯨꯞ ꯄꯤꯅꯤ ꯀꯔꯝ ꯍꯥꯏꯅ ꯍꯥꯎ ꯇꯨ ꯇꯤꯆꯤꯡ ꯇꯧꯍꯟꯒꯅꯤ ꯍꯥꯏꯕꯗꯤ ꯅꯣꯂꯦꯁ ꯀꯃꯥꯏꯅ ꯄꯤꯒꯅꯤ ꯍꯥꯏꯕꯗ ꯒ꯭ꯌꯥꯟ ꯂꯥꯏꯔꯤꯛ ꯂꯥꯏꯁꯨ ꯍꯩꯕ ꯑꯣꯖꯥ ꯂꯧꯍꯟꯅꯤꯡꯉꯤ